ꯍꯜꯂꯣ ꯁꯣꯝꯁꯤꯅ ꯕꯤꯁꯥꯂꯨ ꯑꯣꯏꯕꯤꯕ꯭ꯔ ꯁꯥꯔ ꯑꯍꯣꯏ ꯑꯩꯅ ꯄꯣꯁꯃꯦꯟꯅꯤꯁꯦ ꯅꯪꯅ ꯄꯣꯠ ꯍꯥꯟꯅ ꯑꯩꯈꯣꯏ ꯀꯝꯄꯅꯤꯗ ꯑꯣꯗꯔ ꯇꯧꯔꯝꯕꯗꯣ ꯅꯪ ꯔꯤꯇꯟ ꯇꯧꯔꯒꯦ ꯍꯥꯏꯕꯗꯣ ꯑꯗꯨꯗꯣ ꯔꯤꯇꯟ ꯇꯧꯔꯒꯦꯅ ꯍꯥꯏꯕꯤꯕ꯭ꯔ ꯅꯪꯗꯣ ꯑꯣꯁꯥ ꯑꯗꯨ ꯑꯣꯏꯔꯗꯤ ꯑꯗꯨ ꯑꯣꯏꯔꯗꯤ ꯑꯩ ꯅꯉꯣꯟꯗ ꯗꯤꯂꯤꯕꯔ ꯇꯧꯗꯕꯤꯗ ꯑꯩ ꯅꯪꯒꯤ ꯃꯅꯥꯛꯇ ꯂꯩꯈ꯭ꯔꯦ ꯑꯗꯨꯗꯤ ꯄꯨꯔ ꯍꯜꯂꯒꯦ ꯑꯥꯁꯥ ꯑꯗꯨ ꯁꯥꯔ ꯑꯗꯨ ꯑꯣꯏꯔꯗꯤ ꯅꯪꯒꯤ ꯄꯩꯁꯥꯗꯣ ꯀꯔꯝ ꯍꯥꯏꯅ ꯔꯤꯇꯔꯟ ꯇꯧꯒꯦ ꯍꯥꯏꯕ꯭ꯔꯣ ꯑꯥ ꯁꯥ ꯑꯗꯨ ꯑꯣꯏꯔꯗꯤ ꯁꯥꯔꯒꯤ ꯅꯝꯕꯔ ꯖꯤꯄꯦꯒꯤ ꯅꯝꯕꯔꯗꯨ ꯄꯤꯔꯛꯎ ꯑꯩꯅ ꯑꯩꯒꯤ ꯀꯝꯄꯅꯤ ꯍꯦꯛ ꯊꯨꯡꯂꯛꯄ ꯃꯇꯝꯗ ꯑꯩꯅ ꯑꯩꯒꯤ ꯁꯥꯔꯗ ꯍꯥꯏꯔꯒ ꯅꯪꯒꯤ ꯄꯩꯁꯥꯗꯨ ꯔꯤꯇꯔꯟ ꯇꯧꯅꯤꯡꯉꯥꯏ ꯇꯧꯔꯒꯦ ꯍꯣꯏ ꯁꯤꯗ ꯊꯥꯕꯤꯕ ꯌꯥꯏ ꯑꯗꯨꯒ ꯁꯥꯔ ꯄꯣꯠ ꯆꯩꯁꯤ ꯅꯪꯅ ꯆꯞ ꯆꯥꯕ ꯃꯆꯨ ꯄꯥꯝꯕꯗꯨ ꯑꯩꯉꯣꯟꯗ ꯍꯥꯏꯕꯨꯌꯣ ꯑꯩꯅ ꯍꯌꯦꯡ ꯍꯥꯡꯆꯤꯠ ꯑꯩꯒꯤ ꯋꯥꯠꯆꯞꯇ ꯊꯥꯕꯤꯌꯣ ꯑꯩꯅ ꯑꯃꯨꯛꯀ ꯅꯪꯅ ꯆꯞ ꯆꯥꯅ ꯑꯣꯗꯔ ꯇꯧꯒꯗꯕꯗꯣ ꯑꯗꯨꯗꯣ ꯄꯨꯔꯛꯄꯤꯒꯦ ꯋꯥꯏ ꯑꯩꯈꯣꯏꯗ ꯀꯝꯄꯅꯤ ꯑꯩꯈꯣꯏ ꯀꯝꯄꯅꯤꯗꯗꯤ ꯖꯥꯠ ꯖꯥꯠ ꯄꯣꯠ ꯂꯩꯕꯅꯤ ꯃꯤꯅ ꯑꯗꯨ ꯇꯧꯕꯗꯨ ꯂꯣꯏꯅꯃꯛ ꯆꯞ ꯆꯥꯅ ꯊꯥꯒꯠꯄꯤꯔꯒꯦ ꯅꯦꯛꯁꯇꯗꯤ ꯁꯥꯔ ꯑꯗꯨꯒ ꯁꯥꯔ ꯄꯩꯁꯥ ꯃꯑꯣꯡꯗꯣ ꯑꯩꯅ ꯆꯞ ꯆꯥꯅ ꯅꯪꯒꯤ ꯑꯦꯀꯥꯎꯟꯗ ꯊꯥꯒꯠꯄꯤꯔꯒꯦ ꯅꯪꯒꯤ ꯖꯤꯄꯦ ꯅꯝꯕꯔꯗꯨ ꯑꯩꯈꯣꯏꯒꯤ ꯄ꯭ꯂꯦꯠꯐꯣꯝꯗ ꯊꯥꯒꯠꯄꯤꯔꯣ ꯑꯩꯒꯤ ꯃꯦꯅꯦꯖꯔ ꯉꯣꯟꯗ ꯊꯥꯕꯤꯔꯣ ꯑꯩꯒꯤ ꯃꯦꯅꯦꯖꯔ ꯑꯩꯅ ꯐꯖꯅ ꯍꯥꯏꯔꯒ ꯅꯪꯒꯤ ꯄꯩꯁꯥꯗꯣ ꯆꯞ ꯆꯥꯕ ꯑꯣꯏꯅ ꯊꯥꯔꯛꯄꯤꯔꯒꯦ ꯍꯣꯏ ꯑꯩꯒꯤ ꯀꯝꯄꯅꯤꯒꯤ ꯅꯝꯕꯔꯗ ꯍꯣꯔꯦꯟ ꯑꯩꯅ ꯊꯥꯔꯛꯄꯤꯒꯦ ꯁꯥꯔ ꯑꯁꯤꯗꯤ ꯑꯩꯒꯤ ꯅꯝꯕꯔ ꯑꯣꯏꯕꯅꯦ ꯁꯥꯔ ꯍꯣꯏ ꯍꯣꯏ ꯑꯗꯨꯕꯨ ꯁꯥꯔ ꯑꯦꯀꯥꯎꯟꯁꯤ ꯊꯥꯔꯛꯄꯤꯌꯣ ꯍꯥꯏꯕꯗꯤ ꯋꯥꯔꯤꯕꯨ ꯖꯤꯄꯦꯁꯤ ꯅꯦꯠ ꯐꯠꯇ꯭ꯔꯒ ꯆꯠꯇ꯭ꯔꯗꯤ ꯑꯩ ꯅꯪꯒꯤ ꯑꯦꯀꯥꯎꯟꯗ ꯑꯣꯏꯅ ꯁꯤꯡꯕꯤꯔꯒꯦ ꯄꯩꯁꯥꯗꯣ ꯍꯣꯏ ꯍꯣꯏ ꯍꯣꯏ ꯑꯗꯨꯗꯤ ꯁꯥꯔ ꯁꯨꯃꯥꯏꯅ ꯇꯧꯔꯁꯦ ꯑꯩꯅ ꯅꯪ ꯍꯣꯔꯦꯟ ꯅꯪꯅ ꯋꯥꯠꯆꯞꯇ ꯊꯥꯕꯤꯕꯗꯣ ꯑꯩꯅ ꯅꯉꯣꯟꯗ ꯄꯩꯁꯥꯗꯨ ꯔꯤꯇꯟ ꯇꯧꯔꯒꯦ ꯋꯥꯔꯤꯗ ꯖꯤꯄꯦꯗ ꯆꯠꯇ꯭ꯔꯗꯤ ꯅꯪꯒꯤ ꯑꯦꯀꯥꯎꯟ ꯊꯥꯕ ꯑꯗꯨꯗ ꯍꯦꯛꯇ ꯊꯥꯕꯤꯔꯒꯦ ꯍꯣꯏ ꯍꯣꯏ ꯍꯣꯏ

ꯍꯣꯏ ꯑꯩ ꯑꯉꯝꯕ ꯇꯧꯔꯒꯦ ꯁꯥꯔ ꯑꯗꯨ ꯍꯣꯔꯦꯟꯗ ꯄꯥꯎ ꯐꯥꯎꯅꯔꯁꯤ ꯑꯗꯨꯗꯤ ꯁꯥꯔ ꯑꯗꯨꯗꯤ ꯍꯣꯏ ꯊꯦꯡꯛ ꯌꯨ